ꯏꯝꯐꯥꯜ ꯋꯦꯁ ꯖꯤꯂꯥꯗ ꯍꯧꯕ ꯃꯥꯔꯨꯑꯣꯏꯕ ꯃꯍꯩ ꯃꯔꯣꯡꯁꯤꯡ ꯑꯗꯨꯗꯤ ꯆꯦꯡ ꯑꯜꯂꯨ ꯀꯣꯕꯤꯅꯆꯤꯡꯕ ꯃꯅꯥ ꯃꯁꯤꯡꯁꯤꯡꯅꯤ ꯍꯥꯏꯔꯤꯕ ꯃꯍꯩ ꯃꯔꯣꯡꯁꯤꯡ ꯑꯁꯤ ꯊꯣꯡꯗꯨꯅ ꯆꯥ ꯆꯥꯛ ꯊꯣꯡꯗꯨꯅ ꯆꯥꯕ ꯑꯃꯁꯨꯡ ꯑꯦꯟꯁꯥꯡ ꯅꯥꯄꯤꯁꯤꯡꯅ ꯑꯌꯥꯝꯕꯅ ꯐꯨꯠꯇꯨꯅ ꯆꯥꯕ ꯃꯇꯝꯗ ꯑꯣꯏꯅ ꯁꯤꯖꯤꯟꯅꯩ ꯏꯝꯐꯥꯜ ꯋꯦꯁ ꯖꯤꯂꯥꯗ ꯈ꯭ꯋꯥꯏꯗꯒꯤ ꯃꯔꯨ ꯈ꯭ꯋꯥꯏꯗꯒꯤ ꯄꯥꯝꯅꯕ ꯃꯍꯩ ꯃꯔꯣꯡꯗꯤ ꯆꯦꯡ ꯑꯃꯁꯨꯡ ꯃꯅꯥ ꯃꯁꯤꯡꯅꯤ ꯃꯔꯨ ꯍꯨꯟꯕꯗꯒꯤꯅ ꯀꯩꯊꯦꯜꯗ ꯀꯩꯊꯦꯜꯐꯥꯎ ꯀꯩꯊꯦꯜ ꯐꯥꯎꯕ ꯄꯨꯔꯛꯄꯒꯤ ꯊꯧꯑꯣꯡ ꯑꯁꯤ ꯀꯥꯂꯦꯟꯒꯤ ꯃꯇꯨꯡ ꯃ ꯃꯇꯨꯡ ꯏꯉꯥ ꯊꯥꯗ ꯃꯔꯨ ꯍꯨꯟ ꯍꯨ ꯍꯨꯟꯅꯩ ꯑꯃꯁꯨꯡ ꯍꯨ ꯐꯧ ꯄꯥꯜꯂꯛꯂꯕ ꯃꯇꯨꯡ ꯍꯤꯌꯥꯡꯒꯩ ꯄꯣꯏꯅꯨ ꯑꯁꯤꯒꯤ ꯃꯇꯝꯗ ꯂꯣꯛꯇꯨꯅ ꯀꯩꯊꯦꯜ ꯌꯧꯏ

ꯏꯝꯐꯥꯜ ꯋꯦꯁ ꯖꯤꯂꯥꯗ

ꯃꯍꯩ ꯃꯔꯣꯡꯁꯤꯡꯒꯤꯗꯃꯛꯇ ꯈ꯭ꯋꯥꯏꯗꯒꯤ ꯆꯥꯟꯅꯕ ꯀꯨꯝꯁꯤꯡ ꯑꯗꯨꯗꯤ ꯏꯉꯥ ꯏꯉꯦꯟ ꯑꯃꯁꯨꯡ ꯄꯣꯏꯅꯨ ꯊꯥꯅꯤ